ꯑꯩꯈꯣꯏꯒꯤ ꯑꯩꯈꯣꯏ ꯈꯨꯡꯒꯪꯗ ꯏꯁꯤꯡ ꯐꯪꯗꯕꯒꯤ ꯑꯋꯥꯕꯁꯤ ꯑꯗꯨꯝ ꯊꯦꯡꯅꯩꯀꯣ ꯍꯥꯏꯕꯗꯤ ꯑꯩꯍꯣꯏꯒꯤ ꯋꯥꯇꯔ ꯁꯄ꯭ꯂꯥꯏꯁꯤ ꯃꯔꯥꯡ ꯀꯥꯏꯅ ꯍꯥꯏꯗꯤ ꯄꯤꯕ ꯉꯝꯗꯦ ꯋꯥꯇꯔ ꯁꯄ꯭ꯂꯥꯏꯗꯒꯤ ꯍꯥꯏꯕꯗꯤ ꯏꯁꯤꯡꯁꯦ ꯑꯩꯈꯣꯏꯒꯤ ꯂꯝꯁꯤꯅ ꯑꯗꯨꯝ ꯆꯥꯎꯕꯅꯤꯅ ꯉꯁꯥꯏꯒꯤ ꯋꯥꯇꯔ ꯁꯄ꯭ꯂꯥꯏꯗꯒꯤ ꯏꯁꯤꯡꯗꯣ ꯂꯣꯏꯅ ꯁꯨꯅ ꯄꯤꯕ ꯉꯝꯗꯦ ꯍꯥꯏꯕꯗꯤ ꯃꯐꯝ ꯑꯃꯗ ꯐꯪꯂꯒ ꯃꯐꯝ ꯖꯒꯥ ꯑꯃꯗꯅ ꯐꯪꯗꯕ ꯑꯗꯨꯒ ꯃꯐꯝ ꯑꯃꯗꯅ ꯐꯪꯂꯒ ꯑꯃꯅ ꯐꯪꯗꯕ ꯁꯨꯃꯥꯏꯅ ꯌꯥꯝ ꯇꯣꯏꯅ ꯇꯧꯏ ꯑꯗꯨꯒ

ꯐꯪꯗ꯭ꯔꯦ ꯍꯥꯏꯁꯦ ꯑꯗꯣ ꯍꯞꯇꯥ ꯑꯃꯒꯤ ꯃꯅꯨꯡꯗ ꯍꯥꯏꯗꯤ ꯑꯃꯨꯔꯛ ꯑꯅꯤꯔꯛ ꯍꯥꯟꯅꯗꯤ ꯑꯗꯨꯝ ꯌꯥꯝ ꯇꯣꯏꯅ ꯐꯪꯂꯝꯃꯦ ꯑꯗꯣ ꯍꯧꯖꯤꯛꯇꯤ ꯍꯥꯏꯗꯤ ꯏꯁꯤꯡꯒꯤ ꯈꯨꯗꯣꯡ ꯆꯥꯗꯕꯁꯦ ꯑꯩꯈꯣꯏꯒꯤ ꯖꯒꯥꯗꯨꯅ ꯈꯤꯇꯪ ꯍꯦꯟꯅ ꯃꯥꯏꯌꯣꯛꯅꯩ ꯍꯥꯏꯕꯗꯤ ꯑꯩꯈꯣꯏꯒꯤꯁꯦ ꯊꯣꯡ ꯂꯥꯜꯂꯒꯁꯨ ꯂꯩꯕ ꯑꯣꯏꯕꯀꯣ ꯑꯗꯨꯒ ꯋꯥꯇꯔ ꯁꯄ꯭ꯂꯥꯏꯒꯤ ꯈꯨꯗꯣꯡ ꯆꯥꯗꯕ ꯑꯃꯁꯨ ꯊꯦꯡꯅꯔꯤꯕ ꯑꯩꯈꯣꯏꯅ ꯂꯩꯔꯤ ꯃꯐꯝꯁꯤꯅ ꯑꯃꯨꯛ ꯃꯌꯥꯝ ꯑꯇꯣꯞꯄ ꯖꯒꯥꯗ ꯐꯪꯕꯁꯨ ꯌꯥꯎꯏꯀꯣ ꯑꯗꯨ ꯁꯨꯃꯥꯏꯅ ꯇꯧꯕꯁꯤꯅ ꯑꯩꯈꯣꯏꯒꯤ ꯂꯩꯀꯥꯏꯒꯤ ꯑꯌꯥꯝꯕ ꯃꯤꯁꯤꯡꯁꯦ ꯏꯁꯤꯡꯁꯦ ꯐꯪꯗꯕꯁꯤꯅ ꯑꯇꯣꯞꯄ ꯖꯒꯥꯗꯒꯤ ꯑꯩꯈꯣꯏꯒꯤ ꯏꯁꯤꯡꯒꯤ ꯒꯥꯔꯤꯗꯒꯤ ꯑꯩꯈꯣꯏꯅ ꯏꯁꯤꯡ ꯂꯩꯕ ꯈꯣꯠꯄꯁꯨ ꯇꯧꯔꯒ ꯑꯩꯈꯣꯏꯒꯤ ꯌꯨꯝꯒꯤ ꯏꯁꯤꯡ ꯃꯥꯏꯁꯤꯡ ꯁꯤꯖꯤꯟꯅꯩ ꯑꯗꯨꯒ ꯑꯇꯣꯞꯄ ꯑꯩꯈꯣꯏꯒꯤ ꯀꯔꯤ ꯑꯇꯣꯞꯄ ꯌꯨꯝꯒꯤ ꯑꯩꯈꯣꯏꯒꯤ ꯆꯥꯝ ꯐꯤꯁꯨ ꯐꯤꯆꯥꯝ ꯇꯧꯕꯁꯤꯡꯒꯤ ꯑꯣꯏꯅꯗꯤ ꯑꯩꯈꯣꯏꯒꯤ ꯃꯅꯥꯛꯇ ꯑꯩꯈꯣꯏꯒꯤ ꯇꯨꯔꯦꯜ ꯃꯅꯥꯛꯀꯤ ꯇꯨꯔꯦꯜ ꯆꯦꯜꯂꯤ ꯇꯨꯔꯦꯜꯗꯒꯤ ꯑꯗꯨꯝ ꯁꯤꯖꯤꯟꯅꯩ ꯁꯨꯃꯥꯏꯅ ꯁꯤꯖꯤꯟꯅꯩ ꯑꯗꯣ ꯏꯁꯤꯡꯒꯤ ꯌꯥꯝ ꯀꯟꯅ ꯏꯁꯤꯡꯒꯤ ꯅꯨꯡꯉꯥꯏꯇꯕ ꯍꯥꯏꯁꯦ ꯏꯁꯤꯡꯒꯤꯗꯤ ꯌꯥꯝ ꯀꯟꯅ ꯍꯧꯖꯤꯛꯀꯤ ꯊꯛꯅꯉꯥꯏꯒꯤ ꯏꯁꯤꯡ ꯐꯪꯗꯕꯁꯦ ꯂꯩꯔꯒ ꯑꯣꯏꯅ ꯑꯗꯨꯝ ꯁꯤꯖꯤꯟꯅꯔꯤ ꯍꯧꯖꯤꯛꯀꯤ ꯑꯣꯏꯅ ꯁꯤ ꯁꯤ ꯑꯣꯏ ꯑꯗꯨꯒ ꯂꯩꯀꯪ ꯊꯣꯛꯄꯒꯤ ꯑꯣꯏꯅꯗꯤ ꯂꯩꯀꯪꯃꯨꯛ ꯊꯣꯛꯄꯗꯤ ꯍꯧꯖꯤꯛ ꯍꯧꯖꯤꯛꯀꯤ ꯑꯣꯏꯅꯗꯤ ꯂꯩꯀꯪ ꯊꯣꯛꯄꯒꯤ ꯑꯣꯏꯅꯗꯤ ꯌꯥꯎꯗ꯭ꯔꯤꯀꯣ